ꯂꯤꯁꯤꯡ ꯑꯃꯒ ꯁꯨꯞꯅ ꯇꯔꯥꯅꯤꯊꯣꯏ ꯂꯤꯁꯤꯡ ꯇꯔꯥꯅꯤꯊꯣꯏꯒ ꯆꯥꯝꯃ ꯇꯔꯥ ꯂꯤꯁꯤꯡ ꯌꯥꯡꯈꯩ ꯃꯉꯥ ꯆꯥꯇ꯭ꯔꯨꯛ ꯁꯨꯞꯅ ꯃꯔꯤ ꯂꯥꯛ ꯑꯃꯒ ꯂꯤꯁꯤꯡ ꯇꯔꯥꯒꯅꯤꯊꯣꯏ ꯆꯥꯝꯃ ꯁꯨꯞꯅ ꯑꯍꯨꯝ ꯂꯥꯛ ꯀꯨꯟ ꯂꯤꯁꯤꯡ ꯀꯨꯟꯃꯉꯥ ꯆꯥꯝꯃ ꯁꯨꯞꯅ ꯇꯔꯦꯠ